ꯑꯩꯈꯣꯏ ꯃꯅꯤꯄꯨꯔꯒꯤ ꯑꯣꯏꯅꯗꯤ ꯃꯅꯤꯄꯨꯔ ꯂꯣꯟꯅ ꯂꯣꯏꯅ ꯂꯣꯏꯅ ꯁꯤꯖꯤꯟꯅꯩ ꯍꯥꯏꯇꯥꯔꯦ ꯃꯅꯤꯄꯨꯔꯁꯤꯗ ꯖꯥꯇꯤ ꯀꯌꯥꯅ ꯖꯥꯇꯤ

ꯒꯤ ꯃꯌꯥꯝ ꯂꯣꯏꯅ ꯑꯗꯨꯝ ꯄꯨꯟꯅꯕ ꯐꯥꯎꯅꯕ ꯃꯇꯝꯗꯗꯤ ꯑꯩꯈꯣꯏꯒꯤ ꯃꯅꯤꯄꯨꯔ ꯂꯣꯟ ꯂꯦꯡꯒꯣꯏꯁꯁꯤꯅ ꯑꯩꯈꯣꯏꯒꯤ ꯑꯅꯝꯕ ꯃꯔꯨ ꯑꯣꯏꯅ ꯊꯧꯗꯥꯡ ꯂꯩꯋꯤ ꯃꯌꯥꯝ ꯄꯨꯜꯂꯛꯄ ꯃꯇꯝꯗ ꯃꯅꯤꯄꯨꯔ ꯂꯣꯟ ꯂꯣꯟꯅ ꯃꯔꯨ ꯑꯣꯏꯅ ꯊꯧꯗꯥꯡ ꯆꯥꯎꯅ ꯂꯩꯋꯤ ꯍꯥꯏꯇꯥꯔꯦ